ꯑꯩꯅ ꯅꯣꯔꯁ ꯏꯟꯗꯤꯌꯥꯟ ꯅꯠꯇꯔꯒ ꯁꯥꯎꯠ ꯏꯟꯗꯤꯌꯥꯟꯒꯤ ꯑꯩꯅ ꯐꯨꯗ ꯈ꯭ꯋꯥꯏꯅ ꯄꯥꯝꯕ ꯁꯦꯝꯕ ꯄꯥꯝꯕ ꯍꯥꯏꯔꯒꯅ ꯑꯩꯗꯤ ꯑꯂꯨ ꯄꯔꯊꯥꯁꯦ ꯁꯦꯝꯕ ꯌꯥꯝ ꯄꯥꯝꯃꯦ ꯃꯣꯏꯅ ꯁꯦꯝꯕꯗꯤ ꯌꯥꯝ ꯍꯥꯎꯒꯗꯕ ꯃꯥꯜꯂꯦ ꯑꯩꯅ ꯀꯃꯥꯏꯅ ꯑꯩꯅꯁꯨ ꯀꯃꯥꯏꯅ ꯁꯦꯝꯕ꯭ꯔꯥ ꯍꯥꯏꯕꯀꯥꯟꯗ ꯑꯂꯨ ꯄꯔꯊꯥꯁꯦ ꯑꯂꯨꯁꯦ ꯐꯖꯅ ꯐꯨꯠꯇꯣꯛꯂꯦ ꯃꯨꯟꯅ ꯐꯨꯠꯇꯣꯛꯂꯒ ꯃꯀꯨꯁꯦ ꯈꯣꯛꯑꯒ ꯇꯣꯉꯥꯟꯅ ꯁꯃꯦꯁ ꯇꯧꯔꯒ ꯊꯝꯃꯅꯤ ꯑꯗꯨꯒ ꯌꯥꯝꯁꯦ ꯂꯧꯔꯅꯤ ꯌꯥꯝꯁꯦ ꯑꯩꯅ ꯀꯌꯥꯃꯨꯛ ꯀꯣꯟꯅꯒꯅꯤ ꯑꯗꯨꯗꯣ ꯑꯗꯨꯗ ꯑꯣꯜꯂꯅꯤ ꯑꯗꯨꯒ ꯏꯁꯤꯡ ꯍꯥꯞꯂꯒ ꯐꯖꯅ ꯃꯤꯛꯁ ꯇꯧꯔꯅꯤ ꯃꯤꯛꯁ ꯇꯧꯕ ꯀꯟꯗ ꯁꯣꯗꯥꯁꯨ ꯈꯔ ꯍꯥꯞꯀꯅꯤ ꯍꯣꯔꯦꯟ ꯄꯔꯊꯥꯗꯣ ꯍꯥꯎꯅꯉꯥꯏ ꯌꯝꯃꯤ ꯑꯣꯏꯅꯉꯥꯏ ꯊꯨꯝꯁꯨ ꯈꯔ ꯍꯥꯞꯀꯅꯤ ꯊꯨꯝꯁꯨ ꯍꯥꯞꯂꯒ ꯐꯖꯅ ꯇꯣꯠꯂꯅꯤ ꯇꯣꯠꯞ ꯂꯣꯏꯔꯦ ꯍꯥꯏꯕꯀꯟꯗ ꯄꯤꯁ ꯄꯤꯁ ꯄꯤꯁ ꯂꯧꯊꯣꯛꯑꯅꯤ ꯔꯥꯎꯟꯗ ꯔꯥꯎꯟꯗ ꯔꯥꯎꯟꯗꯗ ꯊꯝꯃꯅꯤ ꯉꯁꯥꯏꯒꯤ ꯑꯂꯨ ꯐꯨꯠꯂꯝꯕ ꯑꯂꯨꯗꯣ ꯁꯃꯦꯁ ꯇꯧꯔꯦ ꯁꯃꯦꯁ ꯇꯧꯕ ꯀꯥꯟꯗ ꯀꯣꯔꯤꯌꯦꯟꯗꯔ ꯂꯤꯐ ꯍꯥꯞꯀꯅꯤ ꯑꯗꯨꯒ ꯆꯤꯂꯤ ꯄꯥꯎꯗꯔ ꯑꯣꯔ ꯃꯥꯁꯥꯂꯥ ꯍꯥꯞꯄꯅꯤ ꯓꯤꯔꯥ ꯂꯣꯏ ꯍꯥꯞꯀꯅꯤ ꯍꯥꯞꯄꯒ ꯃꯤꯛꯁ ꯇꯧꯕ ꯂꯣꯏꯔꯅꯤ ꯂꯣꯏꯕ ꯀꯟꯗ ꯉꯁꯥꯏꯒꯤ ꯌꯥꯝꯗꯨ ꯇꯥꯛꯄ ꯍꯧꯔꯅꯤ ꯌꯥꯝ ꯄꯥꯎꯗꯔ ꯈꯔ ꯈꯔ ꯍꯥꯞꯄꯒ ꯇꯥꯛꯄ ꯍꯧꯔꯅꯤ ꯑꯂꯨꯗꯣ ꯃꯌꯥꯏꯗ ꯍꯥꯞꯄꯒ ꯇꯥꯛꯄ ꯀꯟꯗ ꯍꯥꯞꯄꯒ ꯇꯛꯑꯅꯤ ꯇꯥꯛꯄ ꯀꯟꯗ ꯂꯣꯏꯔꯦ ꯍꯥꯏꯕ ꯀꯟꯗ ꯗꯋꯥꯗꯣ ꯇꯋꯥꯗꯨ ꯊꯥꯡꯒꯠꯂꯦ ꯌꯥꯝꯅ ꯁꯍꯟꯗꯕꯤꯕꯗ ꯂꯣ ꯐ꯭ꯂꯦꯝꯗ ꯇꯧꯔꯒ ꯇꯥꯟꯗꯨ ꯊꯥꯎ ꯈꯖꯤꯛ ꯍꯥꯞꯄꯒ ꯑꯗꯨꯃꯥꯏꯅ ꯉꯧꯔꯅꯤ ꯊꯥꯎ ꯌꯥꯝ ꯍꯥꯞꯄꯒ ꯉꯧꯔꯗꯤ ꯌꯥꯝꯅꯁꯨ ꯍꯥꯎꯇꯦ ꯑꯗꯨꯝ ꯊꯥꯎꯗꯣ ꯈꯖꯤꯛ ꯍꯥꯞꯄꯒ ꯑꯗꯨꯃꯥꯏꯅ ꯉꯧꯔꯅꯤ ꯂꯣꯏꯔꯦ ꯍꯥꯏꯕꯀꯟꯗ ꯆꯠꯅꯤ ꯁꯦꯝꯃꯅꯤ ꯆꯠꯅꯤꯒ ꯑꯆꯥꯔꯗꯨꯃꯥꯏꯅ ꯁꯦꯝꯃꯒ ꯑꯗꯨꯃꯥꯏꯅ ꯆꯅꯩꯑꯦ ꯑꯗꯨꯒꯤ ꯑꯩ ꯁꯥꯎꯊ ꯏꯟꯗꯤꯌꯥꯟꯒꯤ ꯑꯗꯨꯃꯥꯏꯅ ꯆꯥꯕꯗꯣ ꯌꯥꯝ ꯄꯥꯝꯃꯦ